ꯍꯜꯂꯣ ꯍꯣꯏ ꯍꯪꯕꯤꯔꯛꯎ ꯌꯥꯅꯤ ꯄꯨꯡ ꯑꯗꯨꯝ ꯑꯉꯟꯕꯗꯒꯤ ꯄꯨꯡ ꯅꯤꯄꯥꯜ ꯃꯥꯄꯜꯒꯨꯝꯕ ꯑꯗꯨꯋꯥꯏꯗꯒꯤ ꯑꯗꯨꯝ ꯆꯪꯉꯁꯨ ꯑꯗꯨꯝ ꯌꯥꯅꯤ ꯑꯧ ꯇꯤꯛꯀꯦꯠꯇꯤ ꯁꯥꯠꯇ꯭ꯔ ꯁꯥꯠꯇ꯭ꯔꯤ ꯑꯣꯏꯔꯒꯅ ꯀꯩꯅꯣ ꯇꯪꯈꯥꯏ ꯇꯪꯈꯥꯏ ꯇꯥꯏ ꯀꯨꯟꯊ꯭ꯔꯥ ꯑꯍꯟ ꯂꯃꯟ ꯑꯣꯏꯔꯒꯅ ꯀꯨꯟꯊ꯭ꯔꯥ ꯑꯗꯨꯝ ꯂꯧꯏ ꯎꯝ ꯑꯗꯨꯒ ꯏꯃꯥ ꯍꯥꯏꯌꯨ ꯉꯝꯃꯗꯤ ꯇꯧꯔꯒ ꯂꯣꯏꯔꯦ ꯀꯩꯅꯣ ꯄꯨꯡ ꯑꯗꯨꯗꯤ ꯄꯨꯡ ꯀꯩꯅꯣꯗꯒꯤ ꯃꯥꯄꯜꯗꯒꯤ ꯑꯗꯨꯝ ꯍꯣꯔꯦꯟ ꯍꯌꯦꯡ ꯍꯣꯔꯦꯟ ꯀꯩꯅꯣꯐꯥꯎꯕ ꯑꯨꯗꯝ ꯍꯥꯡꯕ ꯌꯥꯏ ꯇꯔꯨꯛ ꯐꯥꯎꯕ ꯍꯣꯏ ꯍꯣꯏ ꯀꯪꯂꯥ ꯀꯪꯂꯥꯒꯤ ꯃꯅꯨꯡꯗꯁꯨ ꯂꯩꯔꯤꯕ ꯂꯥꯏꯐꯝ ꯐꯖ ꯐꯖꯕ ꯑꯗꯒꯤ ꯀꯩꯅꯣ ꯇꯧꯕ ꯅꯤꯡꯊꯧ ꯄꯥꯜꯂꯤꯉꯩꯒꯤ ꯃꯇꯝꯗ ꯂꯩꯔꯝꯕ ꯃꯐꯝ ꯌꯥꯝꯅ ꯈꯨꯕꯝ ꯌꯥꯝꯅ ꯂꯩ ꯀꯩꯅꯣ ꯇꯧꯕ ꯑꯗꯨ ꯌꯦꯡꯕꯗ ꯌꯥꯝꯅ ꯄꯨꯈ꯭ꯔꯤ ꯄꯨꯈ꯭ꯔꯤꯒ ꯂꯩꯕꯅꯦ ꯑꯗꯨꯒ ꯃꯅꯨꯡꯗꯨꯗꯗꯤ ꯀꯪꯂꯥ ꯃꯅꯨꯡꯗꯨꯗꯗꯤ ꯂꯩꯇꯦ ꯑꯗꯨꯒ ꯃꯄꯥꯟꯗ ꯏꯅꯛ ꯅꯛꯅ ꯑꯗꯨꯝ ꯑꯃꯗ ꯑꯃꯗ ꯂꯩꯔꯒ ꯑꯗꯨꯝ ꯉꯥꯏꯍꯥꯛꯇ ꯉꯥꯏꯍꯥꯛꯇꯅ ꯑꯗꯨꯝ ꯀꯩꯅꯣ ꯆꯪꯕ ꯌꯥꯏ

ꯅꯣꯡꯃꯥꯏꯖꯤꯡ ꯅꯣꯡꯃꯥꯏꯖꯤꯡꯁꯦ ꯁꯨꯇꯤꯁꯦ ꯑꯣꯏꯗꯦ ꯅꯣꯡꯃꯥꯏꯖꯤꯡ ꯅꯨꯃꯤꯠꯁꯦ ꯌꯥꯝꯅ ꯑꯗꯨꯝ ꯂꯥꯛꯅꯩ ꯐ꯭ꯔꯤꯗꯤ ꯑꯣꯏꯗꯦ ꯇꯤꯛꯀꯦꯠꯇꯨꯗꯤ ꯑꯗꯨꯝ ꯀꯛꯏ

ꯑꯧ ꯑꯧ ꯇꯧꯕꯤꯔꯣ ꯇꯧꯕꯤꯔꯣ ꯍꯌꯦꯡ ꯈꯨꯕꯝ ꯑꯔꯤ ꯑꯔꯤꯕ ꯃꯍꯧꯁꯥꯒꯤ ꯀꯩꯅꯣ ꯇꯧꯕ ꯌꯥꯝꯅ ꯂꯩꯕꯅꯤ ꯐꯖ ꯐꯖꯕ ꯌꯦꯡꯉꯔꯥꯎ